ꯚꯥꯔꯠꯀꯤ ꯑꯣꯏꯅꯗꯤ ꯑꯌꯥꯝꯕ ꯂꯥꯏꯅꯤꯡꯒ ꯃꯔꯤ ꯂꯩꯅꯅ ꯃꯐꯝꯒꯨꯝꯕ ꯄꯨꯟꯁꯤꯗ ꯑꯃꯨꯛꯂꯛꯇꯪꯗꯤ ꯆꯠꯍꯧꯕ ꯍꯥꯏꯒꯗꯕ ꯃꯐꯝꯁꯤꯡꯁꯤꯕꯨꯗꯤ ꯌꯥꯝꯅ ꯂꯩꯔꯦꯀꯣ ꯑꯇꯣ ꯑꯌꯥꯝꯕꯁꯦ ꯍꯤꯟꯗꯨꯒꯤ ꯂꯥꯏꯅꯤꯡꯒꯁꯨ ꯃꯔꯤ ꯌꯥꯝꯅ ꯂꯩꯅꯩ ꯑꯗꯨꯒ ꯏꯁꯂꯥꯝꯒꯁꯨ ꯈꯔ ꯂꯩꯅꯕ ꯃꯐꯝꯁꯨ ꯂꯩ ꯑꯗꯨꯒ ꯁꯤꯈꯀꯁꯨ ꯂꯩꯅꯩ ꯀꯣ ꯑꯗꯣ ꯁꯤꯈ ꯁꯤꯈ ꯅꯤꯡꯉꯤꯕ ꯃꯌꯥꯝꯒꯤ ꯑꯣꯏꯅꯗꯤ ꯑꯃ꯭ꯔꯤꯠꯁꯔꯗ ꯂꯩꯔꯤꯕ ꯒꯣꯜꯗꯟ ꯇꯦꯝꯄꯜ ꯁꯅꯥꯒꯤ ꯃꯣꯏꯒꯤ ꯃꯟꯗꯤꯔ ꯑꯃ ꯂꯩꯖꯕꯁꯦ ꯁꯤꯗ ꯃꯣꯏꯁꯦ ꯑꯗꯨꯝ ꯂꯥꯏꯅꯤꯡꯒꯤ ꯑꯣꯏꯅꯗꯤ ꯃꯣꯏꯁꯦ ꯁꯨꯛꯁꯣꯏ ꯁꯣꯏꯗꯅ ꯆꯍꯤ ꯑꯃꯗ ꯑꯃꯨꯔꯛ ꯍꯥꯏꯗꯤ ꯃꯄꯨꯟꯁꯤꯗ ꯑꯃꯨꯛꯂꯛꯇꯤ ꯑꯗꯨꯝ ꯆꯠꯍꯧꯕ ꯍꯥꯏꯁꯦ ꯃꯣꯏ ꯄꯥꯡꯊꯣꯛꯏꯀꯣ ꯍꯤꯟꯗꯨꯒꯤ ꯑꯣꯏꯅꯗꯤ ꯌꯥꯝꯅ ꯂꯩꯈ꯭ꯔꯦ ꯑꯩꯈꯣꯏꯒꯤ ꯀꯥꯁꯤ ꯌꯥꯇ꯭ꯔꯥ ꯍꯥꯏꯅ ꯀꯥꯁꯤꯗ ꯆꯠꯄꯁꯦ ꯑꯩꯈꯣꯏ ꯍꯤꯟꯗꯨꯁꯤꯡꯒꯤ ꯑꯣꯏꯅꯗꯤ ꯌꯥꯝꯅ ꯃꯔꯨ ꯑꯣꯏꯕ ꯊꯧꯗꯥꯡꯅꯦꯅ ꯂꯧꯖꯩ ꯑꯗꯨꯒ ꯑꯗꯨꯝ ꯀꯦꯗꯔꯅꯥꯠꯇ ꯂꯩꯔꯦ ꯁꯥꯎꯠ ꯏꯟꯗꯤꯌꯥꯔꯣꯝꯗꯅ ꯍꯧꯖꯤꯛ ꯈꯥ ꯏꯟꯗꯤꯌꯥꯗ ꯂꯩꯔꯤꯕ ꯔꯥꯃꯦꯁ꯭ꯋꯔꯝ ꯑꯃꯁꯨꯡ ꯇꯤꯔꯨꯄꯇꯤꯒꯨꯝꯕꯁꯨ ꯌꯥꯝ ꯆꯠꯅꯩꯀꯣ ꯑꯗꯨꯒ ꯒꯨꯖꯔꯥꯠꯀꯤ ꯂꯝ ꯗꯝꯗ ꯂꯩꯔꯤꯕ ꯗ꯭ꯋꯥꯔꯀꯥꯗꯁꯨ ꯌꯥꯝꯅ ꯍꯦꯟꯅ ꯆꯠꯅꯩ ꯑꯗꯨ ꯑꯩꯈꯣꯏ ꯃꯩꯇꯩꯒꯤ ꯂꯥꯏꯅꯤꯡ ꯑꯣꯏꯅꯗꯤ ꯀꯪꯂꯥꯁꯦ ꯁꯠꯄꯁꯦ ꯑꯩꯈꯣꯏꯒꯤ ꯄꯤꯜꯒ꯭ꯔꯤꯃꯦꯖ ꯍꯥꯏꯅꯔꯤꯕ ꯁꯤ ꯊꯣꯡꯗ ꯑꯩꯈꯣꯏ ꯑꯃꯨꯛꯂꯛꯇꯪꯗꯤ ꯆꯠꯄꯁꯦ ꯌꯥꯝꯅ ꯐꯩꯌꯦꯅ ꯍꯥꯏꯅꯩ ꯑꯗꯨꯒ ꯑꯩꯈꯣꯏ ꯃꯅꯤꯄꯨꯔꯤ ꯍꯤꯟꯗꯨ ꯅꯤꯡꯉꯤꯕꯁꯤꯡꯒꯤ ꯍꯥꯏꯔꯗꯤ ꯑꯩꯈꯣꯏꯒꯤ ꯒꯣꯕꯤꯟꯗꯗ ꯒꯣꯕꯤꯟꯗꯒꯤꯒꯤ ꯒꯣꯕꯤꯟꯗ ꯒꯣꯕꯤꯟꯗꯖꯤꯒꯤ ꯁꯔꯤꯛ ꯃꯈꯣꯜ ꯇꯥꯍꯧꯕꯁꯦ ꯌꯥꯝꯅ ꯂꯥꯏꯕꯛ ꯐꯕ ꯑꯝꯅꯦꯅ ꯍꯥꯏꯅꯩ ꯑꯗꯨꯅ ꯃꯐꯝꯕꯨꯗꯤ ꯌꯥꯝꯅ ꯂꯩ ꯚꯥꯔꯠꯇ ꯂꯩꯕ ꯂꯥꯏꯅꯤꯡꯒ ꯃꯔꯤ ꯂꯩꯅꯅ ꯆꯠꯀꯗꯕ ꯃꯐꯝ ꯃꯌꯥꯝꯗꯤ ꯑꯗꯨꯒ ꯆꯥꯎꯔꯥꯛꯅ ꯑꯩꯅ ꯈꯪꯖꯕꯗ ꯁꯤ ꯁꯤꯅꯦꯅ ꯊꯝꯖꯒꯦ